ꯁꯣꯝ ꯂꯝꯖꯤꯡꯕ ꯀꯦꯕ ꯁꯔꯚꯤꯁꯀꯤ ꯗ꯭ꯔꯥꯏꯚꯔ ꯑꯣꯏꯕꯤꯔꯕ꯭ꯔꯥ ꯑꯩ ꯐꯣꯟ ꯇꯧꯖꯔꯛꯂꯤꯕ ꯑꯁꯤ ꯀꯝꯃꯤꯡ ꯗꯦꯠ ꯇꯦꯟꯁꯤꯗ ꯑꯩꯒꯤ ꯏꯃꯥꯟꯅꯕ ꯑꯍꯨꯝ ꯑꯃꯒ ꯂꯣꯏꯅꯅ ꯑꯩꯒ ꯃꯣ ꯃꯣꯏꯔꯥꯡꯗ ꯇ꯭ꯔꯤꯞ ꯑꯃꯨꯛꯇꯥ ꯆꯠꯁꯦꯅ ꯍꯥꯏꯒꯦꯅ ꯇꯧꯔꯛꯄꯅꯦ ꯍꯥꯏꯔꯤꯕ ꯅꯨꯃꯤꯠ ꯗꯦꯠ ꯇꯦꯟ ꯑꯁꯤꯗ ꯁꯪꯒꯗ꯭ꯔꯥ ꯑꯣꯔ ꯁꯪꯉꯣꯏꯗ꯭ꯔꯥ ꯍꯥꯏꯕꯗꯨꯅꯤ ꯑꯩꯅ ꯈꯪꯅꯤꯡꯂꯤꯕꯁꯤ ꯑꯗꯣ ꯁꯪꯒꯗꯕ ꯑꯣꯏꯔꯒꯅ ꯃꯥꯒꯤ ꯚꯔꯥꯅ ꯀꯌꯥꯝ ꯑꯣꯏꯒꯗꯧꯔꯤꯕꯅꯣ ꯍꯥꯏꯔꯤꯕ ꯗꯦꯠ ꯇꯦꯟ ꯅꯨꯃꯤꯠ ꯑꯁꯤꯗ ꯆꯠꯄ ꯃꯇꯝꯗ ꯄꯨꯡ ꯇꯔꯥꯗꯒꯤꯅ ꯄꯨꯡ ꯅꯨꯃꯤꯗꯥꯡ ꯋꯥꯏꯔꯝꯒꯤ ꯄꯨꯡ ꯃꯔꯤ ꯃꯉꯥ ꯁꯨꯃꯥꯏꯅ ꯇꯥꯔꯛꯄꯁꯨ ꯌꯥꯏ ꯑꯗꯣ ꯑꯩꯈꯣꯏ ꯕꯥꯔꯊꯗꯦ ꯁꯦꯂꯤꯕ꯭ꯔꯦꯁꯟ ꯃꯆꯥ ꯑꯃ ꯄꯥꯡꯊꯣꯛꯀꯦ ꯇꯧꯕꯅꯤ ꯑꯩꯈꯣꯏ ꯏꯃꯥꯟꯅꯕ ꯑꯍꯨꯝ ꯑꯃꯒ ꯂꯣꯏꯅꯅ ꯃꯣꯏ ꯂꯣꯛꯇꯥꯛ ꯄꯥꯠꯇ ꯃꯣꯏꯔꯥꯡꯗ ꯑꯗꯣ ꯁꯣꯝ ꯗ꯭ꯔꯥꯏꯚꯔꯅ ꯑꯩ ꯄꯤꯛ ꯑꯞ ꯇꯧꯕ ꯂꯥꯛꯀꯗꯧꯕ ꯃꯐꯝꯁꯤꯅ ꯃꯣꯔꯦ ꯃꯣꯔꯦ ꯕꯖꯥꯔꯗꯒꯤ ꯑꯣꯏꯗꯣꯏꯅꯤ ꯑꯗꯣ ꯅꯨꯃꯤꯠꯁꯤ ꯗꯦꯠ ꯇꯦꯟꯅꯤ ꯑꯗꯣ ꯌꯥꯅꯤ ꯌꯥꯔꯣꯏ ꯑꯗꯨꯇꯪ ꯍꯥꯏꯕꯤꯔꯛꯑꯣ ꯃꯔꯣꯟꯗꯣ